ꯍꯜꯂꯣ ꯑꯦ ꯏꯆꯦ ꯆꯥꯎꯕꯤ ꯑꯣ ꯉꯥ ꯌꯣꯜꯂꯤꯕꯔꯣ ꯀꯗꯥꯏ ꯂꯩꯔꯤꯅꯣ ꯑꯩꯗꯤ ꯅꯪ ꯉꯥ ꯌꯣꯟꯐꯝꯗ ꯂꯩꯇꯗꯅ ꯑꯇꯣꯞꯄꯗ ꯁꯥꯏꯠꯇ ꯆꯠꯈ꯭ꯔꯕ ꯈꯜꯂꯨꯔꯦ ꯀꯩꯅꯣꯇꯧ ꯏꯆꯦ ꯆꯥꯎꯕꯤ ꯅꯪ ꯉꯥꯁꯤ ꯀꯩ ꯀꯩ ꯀꯩ ꯀꯩ ꯀꯩ ꯀꯩ ꯉꯥꯅꯣ ꯂꯩꯔꯤꯁꯤꯕꯣ ꯑꯥ ꯉꯥꯖꯥ ꯑꯥ ꯑꯩꯁꯦ ꯉꯁꯤ ꯍꯌꯦꯡꯁꯤꯃꯛꯇꯤ ꯅꯠꯇꯦ ꯉꯁꯤ ꯅꯣꯡ ꯅꯤꯅꯤ ꯂꯩꯔꯒ ꯂꯧꯒꯗꯧꯕꯅꯦ ꯍꯥꯟꯅ ꯃꯥꯡꯖꯧꯅꯅ ꯍꯥꯏꯔꯛꯏꯅꯦ ꯑꯥ ꯎꯝ ꯇꯥꯔꯤꯛꯄꯨꯗꯤ ꯇꯥꯡ ꯑꯃꯗ ꯇꯧꯗꯧꯅꯦꯕ ꯑꯗ ꯑꯩꯁꯦ ꯃꯤꯁꯦ ꯌꯥꯝꯗꯕꯤꯗ ꯇꯧꯒꯦꯅ ꯈꯜꯂꯝꯕꯅꯤ ꯑꯗꯨ ꯌꯥꯝꯗꯕ ꯌꯥꯔꯣꯏꯗꯧꯔꯦ ꯑꯗꯒꯤ ꯃꯔꯤ ꯃꯇꯥ ꯏꯃꯨꯡ ꯃꯅꯨꯡꯒꯤ ꯃꯤꯁꯤꯡꯁꯦ ꯍꯨꯟꯗꯣꯛꯄ ꯑꯝꯇ ꯌꯥꯗ꯭ꯔꯝꯅꯤꯅ ꯑꯗꯨꯝ ꯑꯃꯃꯝ ꯑꯅꯤꯅꯤ ꯁꯠꯀꯠꯄꯗ ꯌꯥꯝꯗꯧꯔꯦ ꯑꯗꯨꯅ ꯎꯝ ꯌꯥꯏꯌꯦ ꯌꯥꯏꯌꯦ ꯑꯩꯁꯨ ꯍꯧꯖꯤꯛꯁꯦ ꯊꯣꯛꯂꯛꯇ꯭ꯔꯤꯌꯦ ꯌꯨꯝꯗꯒꯤ ꯍꯥꯟꯅ ꯐꯣꯟ ꯇꯧꯔꯛꯏꯅꯦ ꯅꯪ ꯂꯩꯝꯃꯗꯤꯅ ꯆꯠꯊꯣꯛꯑꯝꯃꯒꯗꯤ ꯉꯥ ꯂꯧꯕꯒ ꯍꯦꯛ ꯆꯠꯂꯝꯒꯗ꯭ꯔꯥꯅ ꯌꯨꯝꯗꯒꯤꯅꯤ ꯌꯨꯝꯗꯒꯤ ꯑꯗꯨꯒ ꯉꯥ ꯌꯣꯟꯐꯝꯗꯒꯤ ꯉꯥ ꯌꯣꯟꯐꯝꯗ ꯑꯃꯨꯛ ꯂꯩꯔꯝꯗ꯭ꯔꯗꯤ ꯉꯥ ꯑꯃꯨꯛ ꯈꯣꯝ ꯆꯠꯂꯝꯃꯗꯤꯅ ꯎꯝ ꯎꯝ ꯑꯩ ꯍꯣꯔꯦꯟ ꯑꯥ ꯍꯥꯏꯔꯛꯑꯣ ꯍꯥꯏꯔꯛꯑꯣ ꯑꯥ

ꯍꯣꯏ ꯍꯣꯏ ꯑꯩ ꯍꯣꯔꯦꯟ ꯑꯗꯨꯃꯥꯏꯅ ꯌꯦꯡꯉꯒ ꯊꯣꯛꯂꯛꯑꯒꯦ ꯉꯁꯤꯒꯤꯗꯨ ꯑꯗꯨꯗꯨꯅ ꯉꯥ ꯒ꯭ꯔꯥꯁ ꯀꯥꯞ ꯀꯨꯝꯕ ꯔꯧ ꯒꯨꯝꯕ ꯈꯔ ꯈꯔ ꯆꯥꯎꯕꯗꯣ ꯀꯦ ꯖꯤ ꯈꯔ ꯈꯔ ꯌꯥꯝ ꯇꯥꯕꯗꯣ ꯑꯗꯨꯒꯨꯝꯕꯗꯣ ꯑꯣꯏ ꯄꯥꯝꯃꯦ ꯁꯤꯂꯤꯕꯔꯗꯤ ꯌꯥꯎꯔꯣꯏ ꯁꯤꯜꯕꯔꯗꯨꯅ ꯍꯣꯔꯦꯟ ꯁꯤꯜꯕꯔꯗꯨꯅ ꯍꯣꯔꯦꯟ ꯑꯩꯈꯣꯏ ꯆꯥꯕꯒꯤ ꯑꯣꯏꯅ ꯂꯧꯕ ꯊꯣꯛꯂꯛꯑꯒꯦ

ꯎꯝ ꯉꯔꯥꯡꯒꯨꯝꯕꯗꯤ ꯌꯥꯎꯕ꯭ꯔꯣ ꯑꯣ ꯑꯗꯨꯒ ꯍꯦꯛ ꯈꯥꯛꯄꯤꯔꯝꯃꯣ ꯑꯗꯨꯗꯨꯒ ꯁꯤꯜꯕꯔꯗꯨꯒꯅ ꯑꯩꯈꯣꯏ ꯆꯥꯅꯕ ꯂꯧꯔꯒꯦ ꯑꯗꯨꯒ ꯑꯆꯧꯕꯗꯨꯅ ꯍꯌꯦꯡ ꯑꯆꯧꯕꯗꯨꯅ ꯍꯌꯦꯡ ꯑꯉꯥꯡ ꯆꯋꯨꯝꯕꯒꯤꯗ ꯑꯣꯏꯅ ꯂꯧꯔꯒꯦ ꯍꯣ ꯑꯥ ꯍꯣꯏ ꯍꯣꯏ ꯍꯣꯔꯦꯟꯗꯣ ꯑꯩꯗꯣ ꯊꯣꯛꯂꯛꯑꯝꯗꯥꯏꯗꯣ ꯄꯨꯂꯞ ꯍꯦꯛ ꯍꯧꯅꯔꯒ ꯊꯣꯛꯂꯛꯑꯒꯦ ꯀꯅꯥ ꯀꯅꯥꯅꯣ ꯈꯣꯝꯃꯒ

ꯍꯣꯏ ꯉꯥꯕꯨ ꯂꯩꯔꯦ ꯍꯥꯏꯔꯗꯤ ꯑꯗꯨꯝ ꯊꯣꯛꯅꯔꯛꯑꯗꯧꯅꯦ ꯃꯤꯁꯤꯡꯁꯦ ꯍꯟꯗꯛꯁꯦ ꯉꯥ ꯐꯥꯕ ꯆꯠꯅꯗ꯭ꯔꯦꯕ ꯏꯟꯊꯤ ꯅꯤꯉꯥꯏꯅ ꯉꯥꯕꯨꯗꯤ ꯌꯣꯟꯕꯕꯨꯗꯤ ꯅꯨꯡꯉꯥꯏꯖꯗꯕ ꯑꯗꯨꯒ ꯆꯠꯄꯁꯨ ꯂꯦꯞꯄꯤꯅꯦꯕ ꯑꯗꯨ ꯆꯠꯅꯗꯝꯅꯤꯅ ꯉꯥꯁꯦ ꯄꯥꯝꯅꯔꯤꯕꯅꯤ ꯑꯗꯨꯗꯤ ꯎꯝ ꯉꯁꯤꯕꯨꯗꯤ ꯑꯩ ꯁꯣꯏꯗꯅ ꯊꯣꯛꯂꯛꯀꯅꯤꯌꯦ ꯍꯣꯔꯦꯟ ꯉꯍꯥꯛꯇꯪ ꯂꯩꯔꯒ

ꯍꯣꯏ ꯍꯣꯏ ꯌꯥꯏꯌꯦ ꯑꯗꯣ ꯀꯩꯅꯣꯅꯤ ꯏꯆꯦ ꯆꯥꯎꯕꯤꯒꯤ ꯉꯥꯗꯣ ꯀꯩꯅꯣꯗꯣ ꯑꯗꯨ ꯂꯧꯕ ꯑꯗꯨꯕꯨꯗꯤ ꯑꯌꯨꯛꯇ ꯂꯥꯛꯑꯅꯤꯕ ꯑꯗꯨ ꯀꯦ ꯖꯤꯗ ꯅꯪ ꯀꯌꯥ ꯀꯌꯥ ꯄꯤꯔꯤꯅꯣ

ꯑꯥ

ꯀꯔꯤ ꯀꯩꯅꯣꯗꯨꯗꯤ ꯔꯧꯗꯨꯗꯤ

ꯑꯥ

ꯀꯩꯅꯣ ꯇꯧꯕ꯭ꯔꯣ ꯉꯥꯔꯪꯗꯣ ꯀꯦ ꯖꯤꯗ ꯆꯠꯂꯤꯔꯣ ꯅꯠꯇ꯭ꯔꯒ ꯃꯁꯤꯡꯗ ꯆꯠꯄ꯭ꯔꯣ ꯀꯦ ꯖꯤꯗꯅ ꯀꯌꯥ ꯑꯣꯏꯔꯤꯕ ꯑꯣ ꯍꯣ ꯑꯗꯨꯗꯤ ꯑꯩ ꯍꯣꯔꯦꯟ ꯊꯣꯛꯂꯛꯑꯒꯦ

ꯎꯝ ꯑꯥ ꯍꯣꯏ ꯍꯣꯏ ꯃꯥꯟꯅꯤ ꯃꯥꯟꯅꯤ ꯑꯣ ꯑꯗꯨꯗꯤ ꯑꯩ ꯊꯝꯃꯒꯦꯀꯣ